ꯑꯩ ꯃꯤ ꯌꯥꯝꯅ ꯌꯥꯝꯕꯩ ꯆꯥꯛꯁꯨ ꯌꯥꯝ ꯊꯣꯡꯈ꯭ꯔꯦ ꯏꯗꯇ ꯊꯣꯡꯈ꯭ꯔꯦ ꯂꯨꯍꯣꯡꯕ ꯑꯩꯈꯣꯏ ꯆꯦ ꯂꯨꯍꯣꯡꯕ ꯗꯥ ꯂꯨꯍꯣꯡꯕꯗ ꯌꯥꯝ ꯊꯣꯡꯈ꯭ꯔꯦ ꯑꯩꯅ ꯊꯣꯡꯈꯤꯕꯁꯤꯡ ꯃꯊꯦꯟꯁꯤꯡꯗꯣ ꯈꯔ ꯍꯥꯏꯔꯒꯗꯤ ꯏꯔꯣꯝꯕ ꯁꯂꯥꯛ ꯍꯪꯒꯥꯝ ꯐꯨꯠꯄ ꯀꯣꯕꯤ ꯆꯝꯐꯨꯠ ꯍꯋꯥꯏ ꯌꯦꯟ ꯁꯥ ꯊꯣꯡꯉꯦ ꯌꯥꯝ ꯊꯣꯡꯈ꯭ꯔꯦ ꯃꯤꯁꯨ ꯌꯥꯝ ꯌꯥꯝꯕ ꯑꯗꯨꯒ ꯔꯤꯂꯤꯖꯟꯁꯨ ꯌꯥꯝꯕ ꯑꯗꯨꯅ ꯃꯈꯟ ꯃꯈꯟꯒꯤ ꯑꯗꯨꯝ ꯊꯣꯡꯉꯦ ꯏꯃꯥꯟꯅꯕꯤꯁꯤꯡꯁꯨ ꯌꯥꯝ ꯂꯥꯛꯏ ꯑꯗꯣ ꯃꯈꯣꯏꯁꯤꯡꯁꯨ ꯌꯥꯝ ꯍꯥꯎ ꯍꯥꯎꯋꯦꯅ ꯐꯖꯅ ꯆꯥꯅꯈꯤ ꯑꯍꯜ ꯂꯃꯟꯁꯤꯡꯁꯨ ꯑꯗꯨꯝ ꯐꯖꯅ ꯆꯥꯅꯈꯤ ꯑꯇꯩ ꯑꯇꯩꯁꯨ ꯑꯗꯨꯝ ꯊꯣꯡꯉꯦ ꯑꯌꯥꯝꯕꯅ ꯃꯈꯜ ꯃꯈꯜꯒꯤ ꯌꯦꯟꯖꯥꯡꯁꯤꯡ ꯄꯥꯅꯤ ꯄꯨꯔꯤ ꯑꯇꯩ ꯑꯇꯩ ꯑꯗꯨꯝ ꯊꯣꯡꯈꯤ